ꯀꯛꯆꯤꯡ ꯖꯤꯂꯥꯗ ꯃꯔꯨ ꯑꯣꯏꯅ ꯆꯠꯅꯕꯤꯁꯤꯡ ꯑꯁꯤ ꯑꯇꯣꯞꯄ ꯃꯅꯤꯄꯨꯔꯒꯤ ꯃꯐꯝꯗꯒꯤ ꯀꯛꯆꯤꯡꯒꯤ ꯑꯣꯏꯕ ꯇꯣꯞ ꯇꯣꯞꯄ ꯈꯦꯠꯅꯕ ꯑꯃ ꯍꯥꯏꯔꯒꯗꯤ ꯀꯛꯆꯤꯡꯒꯤ ꯂꯣꯟ ꯈꯣꯏꯕ ꯄ꯭ꯔꯣꯅꯨꯟꯁꯤꯌꯦꯁꯟꯗ ꯚꯦꯔꯤꯌꯦꯁꯟ ꯂꯩꯕ ꯑꯃꯁꯨꯡ ꯍꯧꯖꯤꯛ ꯀꯛꯆꯤꯡꯒꯤ ꯄ꯭ꯔꯖꯥꯁꯤꯡꯁꯤ ꯑꯌꯥꯝꯕꯅ ꯂꯧꯎ ꯁꯤꯡꯉꯨꯒꯤ ꯁꯨꯕ ꯅꯣꯝꯕ ꯑꯩꯈꯣꯏꯒꯤ ꯀꯟꯅ ꯍꯣꯠꯅꯕꯤꯕ ꯃꯁꯤꯁꯤꯡꯁꯤ ꯑꯇꯣꯞꯄ ꯖꯤꯂꯥꯁꯤꯡꯗ ꯂꯝꯁꯤꯡꯗ ꯀꯛꯆꯤꯡꯒꯤ ꯁꯛꯇꯥꯛꯅꯤꯡꯉꯥꯏ ꯑꯣꯏꯕ ꯋꯥꯍꯩꯁꯤꯡꯅꯤ